ꯑꯣ ꯍꯥꯎ ꯑꯣ ꯑꯣ ꯒꯥꯔꯤ ꯒꯥꯔꯤ ꯆꯥꯝꯕꯩꯗꯣ ꯍꯥꯏꯔꯛꯑꯣꯔꯣ ꯑꯣ ꯑꯣ ꯍꯧꯖꯤꯛ ꯑꯩꯈꯣꯏ ꯒꯥꯔꯤ ꯑꯃ ꯆꯥꯝꯒꯦꯅ ꯇꯧꯕ ꯑꯗꯨ ꯒꯥꯔꯤ ꯆꯥꯝꯕꯁꯤ ꯃꯐꯝ ꯖꯒꯥꯁꯤ ꯀꯗꯥꯏ ꯋꯥꯏ ꯖꯒꯥꯗ ꯑꯣꯏꯔꯕꯅꯣ ꯑꯣ ꯑꯗꯨ ꯒꯥꯔꯤꯁꯤ ꯒꯥꯔꯤꯁꯤ ꯃꯆꯥꯁꯨ ꯑꯆꯧꯕꯁꯨ ꯂꯣꯏ ꯆꯥꯝꯕ ꯌꯥꯕ꯭ꯔ ꯑꯣ ꯎꯝ ꯑꯗꯨꯗꯤ ꯑꯩꯅ ꯆꯥꯝꯗꯣꯏꯁꯤ ꯃꯆꯥꯁꯨ ꯑꯆꯧꯕꯁꯨ ꯄꯨꯂꯞ ꯆꯥꯝꯗꯣꯏꯅꯤꯕ ꯑꯗꯣ ꯀꯩꯅꯣ ꯑꯆꯥꯝꯃꯟꯁꯤ ꯀꯌꯥ ꯀꯌꯥꯃꯨꯛꯀ ꯀꯃꯥꯏ ꯂꯧꯒꯦ

ꯎꯝ ꯎꯝ ꯑꯣ ꯑ ꯒꯥꯔꯤꯁꯤ ꯒꯥꯔꯤꯁꯤ ꯆꯥꯥꯝꯃꯒ ꯆꯥꯝꯃ ꯃꯇꯨꯡꯗ ꯃꯣꯏꯒꯤ ꯀꯩꯀꯩ ꯂꯪꯅꯕ ꯈꯣꯠꯅꯕꯀꯗꯣ ꯑꯗꯨꯝ ꯇꯩꯕ ꯈꯣꯠꯄ ꯑꯗꯨꯝ ꯌꯥꯎꯕ꯭ꯔ ꯑꯗꯨꯒ ꯎꯝ ꯎꯝ ꯑꯣ ꯂꯣꯏꯅ ꯐꯪꯉꯦ ꯒꯥꯔꯤ ꯃꯆꯥꯒꯤꯁꯨ ꯂꯣꯏꯅ ꯐꯪꯒꯅꯦꯕꯀꯣ ꯑꯣ ꯃꯐꯝꯁꯤ ꯇꯣꯞ ꯈꯣꯡꯅꯥꯡꯃꯈꯣꯡ ꯇꯣꯞ ꯈꯣꯡꯅꯥꯡꯃꯈꯣꯡꯗꯣ ꯑꯣꯏꯗꯣꯏꯅꯦꯕ ꯎꯝ ꯇꯣꯞ ꯈꯣꯡꯅꯥꯡꯃꯈꯣꯡꯁꯤ ꯍꯣꯏ ꯍꯣꯏ ꯑꯗꯨ ꯒꯥꯔꯤꯁꯤ ꯑꯩꯈꯣꯏꯒꯤ ꯒꯥꯔꯤꯁꯤ ꯆꯥꯝꯒꯗꯧꯕ ꯂꯩꯔꯤꯁꯤ ꯌꯥꯝ ꯌꯥꯝꯃꯤ ꯌꯥꯝꯃꯤ ꯍꯥꯏꯕꯗꯤ ꯑꯩꯒꯤꯗ ꯅꯠꯇꯅ ꯑꯇꯣꯞꯄ ꯏꯃꯥꯟꯅꯕꯁꯤꯡꯒꯤꯁꯨ ꯄꯨꯂꯞ ꯑꯣꯏꯅ ꯆꯥꯝꯁꯦꯅ ꯍꯥꯏꯅꯕ ꯑꯗꯩꯗ ꯃꯐꯝ ꯖꯒꯥꯁꯤ ꯑꯦꯛꯖꯦꯛꯂꯤ ꯃꯣꯏꯅ ꯈꯪꯗꯕ ꯍꯥꯏ ꯇꯥꯔꯦꯀꯣ ꯇꯣꯞ ꯈꯣꯡꯅꯥꯡꯃꯈꯣꯡꯗꯤ ꯍꯥꯏꯔꯒꯁꯨ ꯇꯣꯞ ꯈꯣꯡꯅꯥꯡꯃꯈꯣꯡ ꯇꯣꯞ ꯈꯣꯡꯅꯥꯡꯃꯈꯣꯡ ꯖꯒꯥꯗꯤ ꯈꯪꯉꯒꯁꯨ ꯃꯐꯝ ꯖꯒꯥ ꯍꯥꯏꯕ ꯑꯃꯗꯤ ꯂꯩ ꯑꯣ ꯍꯣꯏ ꯍꯣꯏ ꯍꯣꯏ ꯍꯣꯏ ꯑꯗꯨꯗꯤ

ꯍꯣꯏ ꯍꯣꯏ ꯎꯝ ꯎꯝ ꯍꯣꯏ ꯍꯣꯏ ꯍꯣꯏ ꯒꯥꯔꯤꯒꯤ ꯑꯧ ꯑꯣ ꯑꯩꯅ ꯆꯥꯝꯅꯤꯡꯉꯤꯕ ꯒꯥꯔꯤ ꯑꯗꯨꯝ ꯂꯣꯏ ꯑꯗꯨꯗ ꯂꯣꯏ ꯌꯥꯔꯦꯕ ꯆꯥꯝꯕ

ꯑ ꯍꯣꯏ ꯎꯝ ꯎꯝ ꯍꯣꯏ ꯍꯣꯏ ꯎꯝ ꯑꯗꯣ ꯃꯃꯜꯁꯦ ꯑꯗꯨꯒ ꯑꯗꯨꯒ ꯃꯌꯥꯝ ꯐꯤꯛꯁ ꯑꯗꯨꯝ ꯑꯣꯏꯔꯕ꯭ꯔ ꯀꯥꯔ ꯑꯃ ꯆꯥꯝꯕꯗ ꯂꯨꯄꯥ ꯆꯃꯔꯤꯁꯤ ꯑꯗꯨꯝ ꯐꯤꯛꯁ ꯑꯣꯏꯔꯤꯕ꯭ꯔ ꯇꯥꯊꯣꯛ ꯇꯥꯁꯤꯟ ꯌꯥꯗꯕ꯭ꯔ ꯀꯃꯥꯏ ꯇꯧꯒꯦ ꯑ ꯑꯣ ꯑꯧ ꯍꯣꯏ ꯎꯝ ꯍꯣꯏ ꯑꯗꯨꯁꯨ ꯑꯗꯨꯁꯨ ꯍꯪꯉꯛꯄ ꯑꯗ ꯒꯥꯔꯤꯁꯦ ꯒꯥꯔꯤꯁꯦ ꯑꯩꯈꯣꯏ ꯑꯆꯧꯕ ꯒꯥꯔꯤ ꯃꯆꯥ ꯅꯠꯇꯕ ꯍꯥꯏ ꯇꯥꯔꯦꯀꯣ ꯑꯩꯈꯣꯏꯒꯤ ꯈꯔ ꯆꯥꯎꯕ ꯒꯥꯔꯤ ꯑꯆꯧꯕꯒꯨꯝꯕꯗꯤ ꯑꯆꯧꯕ ꯑꯆꯧꯕ ꯍꯥꯏꯔꯒꯗꯤ ꯃꯥꯟ ꯄꯨꯕ ꯒꯥꯔꯤꯒꯨꯝꯕ ꯑꯗꯨꯝꯕꯗꯤ ꯆꯥꯝꯊꯣꯛ ꯆꯥꯝꯖꯤꯟ ꯈꯨꯗꯣꯡꯆꯥꯕꯗꯤ ꯂꯩꯇꯕ꯭ꯔ ꯑꯆꯧꯕꯒꯤ ꯒꯥꯔꯤ ꯍꯣꯏ

ꯎꯝ ꯍꯣꯏ ꯍꯣꯏ ꯑꯣ ꯇꯨꯔꯦꯟ ꯁꯨꯝ ꯂꯥꯛꯑꯒ ꯀꯩꯅꯣ ꯔꯣꯝꯗꯩ ꯄꯣꯔꯣꯝꯄꯥꯠꯂꯣꯝꯗꯒꯤ ꯁꯨꯝ ꯂꯥꯛꯑꯒ ꯑꯩꯈꯣꯏꯒꯤ ꯄꯣꯔꯣꯝꯄꯥꯠꯂꯣꯝꯗꯩ ꯂꯥꯛꯑꯒ ꯊꯣꯡ ꯑꯃ ꯊꯣꯡ ꯑꯃ ꯂꯩꯔꯦ ꯊꯣꯡꯗꯨ ꯂꯥꯟꯊꯣꯛꯑꯒ ꯊꯣꯡꯗꯨ ꯂꯥꯟꯊꯣꯛꯑꯒ ꯆꯨꯝꯗ꯭ꯔꯤꯡ ꯃꯃꯥꯡ ꯄꯥꯡꯅ ꯂꯥꯛꯀꯗꯣꯏꯅꯦꯕꯀꯣ ꯍꯣꯏ ꯎꯝ ꯑꯧ ꯍꯣꯏ ꯑꯗ ꯃꯣꯏꯅ ꯑꯃꯨꯛ ꯃꯣꯏꯅ ꯑꯃꯨꯛ ꯍꯥꯏ ꯊꯣꯡ ꯊꯣꯡ ꯑꯅꯤ ꯁꯨꯕꯅꯤ ꯀꯥꯏ ꯍꯥꯏꯕꯗꯨꯗ ꯑꯩꯅ ꯍꯥꯏꯅ ꯊꯣꯡ ꯑꯃꯗꯤ ꯂꯥꯜꯂꯛꯀꯗꯣꯏꯅꯦꯕ ꯑꯣ ꯎꯝ ꯍꯣꯏ ꯑꯣ ꯍꯣꯏ ꯍꯣꯏ ꯑꯗꯨꯗꯤ ꯍꯣꯏ ꯑꯗꯨꯗ ꯑꯗꯨꯝ ꯃꯣꯏ ꯈꯔ ꯒꯥꯔꯤ ꯑꯍꯨꯝ ꯃꯔꯤꯀ ꯆꯥꯝꯃꯒꯗꯤ ꯑꯗꯨꯝ ꯈꯨꯗꯣꯡꯆꯥꯕ ꯑꯗꯨꯝ ꯄꯤꯌꯦꯕ ꯑꯩꯈꯣꯏꯒꯤ ꯑꯗꯨꯗꯤ ꯒꯥꯔꯤ ꯈꯔ ꯌꯥꯝꯅ ꯆꯥꯝꯃꯒꯗꯤ ꯑꯗꯨꯝ ꯈꯨꯗꯣꯡꯆꯥꯕ ꯄꯤ ꯍꯥꯏꯕ ꯅꯠꯇ꯭ꯔꯣ ꯍꯣꯏ ꯍꯣꯏ ꯍꯣꯏ ꯎꯝ ꯍꯣꯏ ꯍꯣꯏ ꯍꯣꯏ ꯃꯣꯏ ꯀꯩꯅꯣꯁꯦ ꯀꯩꯅꯣꯁꯤ ꯄꯨꯡ ꯀꯌꯥꯗꯩꯅ ꯄꯨꯡ ꯀꯌꯥꯐꯥꯎꯅꯣ ꯍꯧꯖꯤꯛ ꯒꯥꯔꯤ ꯆꯥꯝꯕꯁꯦ ꯍꯥꯡꯏꯁꯦ ꯑꯥ ꯑꯗꯨꯝ ꯍꯥꯡꯉꯦꯕ ꯎꯝ ꯎꯝ ꯎꯝ ꯎꯝ ꯍꯣꯏ ꯍꯣꯏ ꯍꯣꯏ ꯑꯗꯣ ꯑꯉꯥꯡꯁꯤꯡ ꯃꯣꯏ ꯃꯤ ꯑꯃꯅꯤ ꯑꯗꯨꯝ ꯂꯩꯕ ꯅꯠꯇ꯭ꯔꯣ ꯑꯣ ꯑꯣ ꯍꯣꯏ ꯑꯗꯣ ꯑꯗꯨ ꯃꯐꯝꯁꯤ ꯑꯩꯈꯣꯏꯅ ꯂꯥꯛꯄ ꯀꯥꯟꯗ ꯃꯐꯝ ꯑꯃꯁꯨ ꯂꯩꯌꯦꯕ ꯃꯐꯝ ꯑꯃꯁꯤꯗ ꯑꯁꯤ ꯅꯠꯇꯦꯅ ꯍꯥꯏ ꯑꯗꯣ ꯑꯁꯤ ꯅꯠꯇꯕ ꯃꯐꯝ ꯇꯨꯔꯦꯟ ꯃꯄꯥꯟ ꯑꯗꯥꯏꯗ ꯆꯥꯎꯅ ꯆꯥꯎꯅ ꯊꯦꯠꯂꯒ ꯂꯩꯕꯗꯨ ꯑꯣꯏꯗꯣꯏꯅꯤꯅꯦꯀꯣ ꯇꯨꯔꯦꯟ ꯑꯣ ꯇꯨꯔꯦꯟ ꯃꯄꯥꯟꯗ ꯑꯣ ꯇꯨꯔꯦꯟ ꯃꯄꯥꯟꯗ ꯍꯣꯏ ꯍꯣꯏ ꯑ ꯍꯣꯏ ꯍꯣꯏ ꯍꯣꯏ ꯎꯝ ꯑꯣ ꯐꯔꯦ ꯐꯔꯦ ꯐꯔꯦ ꯌꯥꯝ ꯅꯨꯡꯉꯥꯏꯖꯔꯦ ꯑꯩ